ꯏꯝꯐꯥꯜ ꯋꯦꯁ ꯖꯤꯂꯥꯗ ꯂꯩꯉꯥꯛ ꯑꯁꯤꯅ ꯂꯝꯕꯤ ꯊꯣꯡꯒꯤ ꯐꯖꯅ ꯁꯦꯝꯃꯦ ꯂꯝꯕꯤ ꯊꯣꯡꯁꯦ ꯐꯖꯅ ꯁꯦꯝꯕꯅ ꯃꯔꯝ ꯑꯣꯏꯔꯅ ꯂꯝꯕꯤ ꯊꯣꯡꯒꯤ ꯅꯨꯡꯉꯥꯏꯇꯕꯗꯤ ꯑꯃꯠꯇ ꯂꯩꯇ꯭ꯔꯦ ꯑꯗꯨꯒꯤꯁꯨ ꯃꯊꯛꯇ ꯏꯁꯤꯡꯁꯦ ꯃꯃꯥꯡꯗꯗꯤ ꯌꯥꯝ ꯋꯥꯅ ꯐꯪꯉꯝꯕꯅꯤ ꯑꯗꯨꯕꯨ ꯍꯞꯇꯥ ꯑꯃꯗ ꯏꯁꯤꯡꯁꯦ ꯑꯍꯨꯝꯂꯛ ꯑꯍꯨꯝꯂꯛꯇꯤ ꯂꯥꯛꯇꯨꯅ ꯏꯁꯤꯡꯒꯤ ꯑꯋꯥꯕꯁꯤꯁꯨ ꯇꯞꯅ ꯇꯞꯅ ꯀꯣꯛꯍꯜꯂꯛꯑꯦ ꯑꯁꯤꯒꯤꯁꯨ ꯃꯊꯛꯇ ꯖꯤꯂꯥ ꯑꯁꯤꯗ ꯂꯩꯉꯥꯛꯁꯤꯡꯅ ꯇꯧꯕ ꯊꯕꯛꯁꯤꯡ ꯍꯥꯏꯔꯒꯗꯤ ꯅꯦꯁꯅꯦꯜ ꯔꯨꯔꯦꯜ ꯑꯦꯝꯄ꯭ꯂꯣꯏꯃꯦꯟ ꯒꯔꯦꯟꯇꯤ ꯑꯦꯛ ꯍꯥꯏꯅ ꯑꯃ ꯂꯩ ꯄ꯭ꯔꯙꯥꯟ ꯃꯟꯇ꯭ꯔꯤ ꯀꯧꯁꯜ ꯕꯤꯀꯥꯁ ꯌꯣꯖꯅꯥ ꯑꯗꯒꯤ ꯑꯁꯥ ꯋꯥꯀꯔ ꯅꯦꯁꯅꯦꯜ ꯍꯦꯜꯊ ꯃꯤꯁꯟꯒꯤ ꯑꯁꯤꯅꯆꯤꯡꯕ ꯑꯁꯤꯅꯤ